ꯍꯜꯂꯣ ꯁꯣꯝꯁꯦ ꯀꯨꯠ ꯐꯦꯁꯇꯤꯕꯦꯜꯒꯤ ꯀꯨꯠ ꯐꯦꯁꯇꯤꯕꯦꯜ ꯇꯧꯐꯝꯒꯤ ꯂꯝꯗꯨꯒꯤ ꯃꯤ ꯑꯣꯏꯕꯤꯔꯕꯣ ꯑꯣ ꯑꯩ ꯑꯗꯨꯗ ꯌꯦꯡꯕ ꯂꯥꯛꯀꯦ ꯇꯧꯕꯅꯦ ꯑꯗꯣ ꯀꯃꯥꯏ ꯀꯃꯥꯏꯅ ꯇꯧꯒꯦ ꯅꯣꯏꯗꯨꯕꯣ ꯄꯨꯡ ꯀꯌꯥꯗꯒꯤ ꯍꯧꯒꯦ ꯑꯣ ꯑꯩꯈꯣꯏ ꯃꯤ ꯏꯃꯥꯟꯅꯕꯤ ꯑꯅꯤ ꯑꯍꯨꯝꯒ ꯂꯥꯛꯇꯣꯏꯅꯦ ꯑꯗꯣ ꯌꯦꯡꯕ ꯆꯪꯕꯒꯤ ꯄꯩꯁꯥ ꯀꯩꯀꯥꯒ ꯂꯧꯕ꯭ꯔꯣ ꯎꯝ ꯀꯌꯥ ꯀꯌꯥ ꯂꯧꯒꯦ ꯃꯤ ꯑꯃꯒꯤ ꯑꯣ ꯑꯗꯣ ꯑꯩꯈꯣꯏ ꯃꯤ ꯑꯍꯨꯝ ꯂꯥꯛꯇꯣꯏꯅꯦ ꯑꯩꯒ ꯃꯔꯤ ꯃꯔꯤ ꯒꯥꯔꯤꯗꯤ ꯁ꯭ꯋꯥꯏꯗ ꯐꯪꯗꯦ ꯑꯗꯨꯕꯨꯗꯤ ꯑꯩ ꯂꯥꯛꯑꯒ ꯅꯣꯏ ꯑꯗꯣꯝꯗꯒꯤ ꯒꯥꯔꯤ ꯊꯥꯔꯛꯄ ꯌꯥꯒꯗ꯭ꯔꯣ ꯑꯣ ꯒꯥꯔꯤ ꯊꯥꯔꯛꯄ ꯄꯩꯁꯥꯗꯤ ꯀꯌꯥ ꯑꯣꯏꯒꯅꯤ ꯑꯗꯨꯐꯥꯎꯕ ꯑꯣ ꯑꯗꯣ ꯍꯣꯇꯦꯜꯒꯨꯝꯕ ꯀꯩꯒꯨꯝꯕꯒꯗꯤ ꯐꯪꯒꯗ꯭ꯔ ꯑꯣ ꯑꯗꯨ ꯔꯣꯟꯗꯗꯤ ꯔꯦꯟꯒꯤ ꯀꯌꯥ ꯀꯌꯥ ꯂꯧꯒꯦ ꯅꯣꯡꯃꯒꯤ ꯑꯣ ꯑꯗꯨ ꯆꯥꯛ ꯀꯩꯀꯥ ꯆꯥꯕꯒꯤ ꯀꯩ ꯏꯁꯤꯡ ꯀꯩꯀꯥ ꯐꯖꯅ ꯐꯪꯏꯀꯣ ꯑꯣ ꯑꯗꯣ ꯍꯣꯇꯦꯜ ꯑꯅꯤꯇꯪ ꯕꯨꯛ ꯇꯧꯕꯤꯔꯝꯃꯣ ꯑꯗꯨꯒ

ꯍꯣꯏ ꯍꯣꯏ ꯑꯗꯨꯒ ꯒꯥꯔꯤꯗꯨꯁꯨ ꯑ ꯑꯗꯨ ꯒꯥꯔꯤꯗꯨꯁꯨ ꯊꯥꯍꯟꯕꯤꯔꯛꯑꯣ ꯑꯣ ꯍꯣꯏ ꯍꯣꯏ ꯌꯥꯝ ꯅꯨꯡꯉꯥꯏꯖꯔꯦ ꯊꯝꯃꯒꯦ ꯎꯝ